ꯅꯍꯥꯟ ꯑꯩꯅ ꯑꯣꯔꯗꯔ ꯇꯧꯈꯤꯕ ꯑꯣꯔꯒꯦꯅꯤꯛ ꯔꯥꯏꯁ ꯁꯦꯝꯄꯨꯗꯣ ꯑꯗꯨ ꯁꯝ ꯀꯦꯟꯕꯁꯨ ꯌꯥꯝ ꯍꯟꯊꯩ ꯁꯝ ꯍꯦꯌꯔ ꯒ꯭ꯔꯣꯊꯁꯨ ꯌꯥꯝ ꯊꯤꯅ ꯏꯝꯄ꯭ꯔꯨꯐ ꯇꯧꯋꯦ ꯌꯥꯝ ꯅꯨꯡꯉꯥꯏꯌꯦ ꯑꯗꯨꯒꯤ ꯄ꯭ꯔꯣꯗꯛꯇꯣ